ꯑꯩꯅ ꯈ꯭ꯋꯥꯏꯗꯒꯤ ꯃꯁꯥꯅ ꯄꯥꯝꯖꯕ ꯏꯁꯄꯣꯔꯠ ꯍꯥꯏꯔꯒꯅ ꯐꯨꯠꯕꯣꯜꯁꯤ ꯑꯩꯅ ꯌꯥꯝ ꯄꯥꯝꯃꯤ ꯐꯨꯠꯕꯣꯜꯁꯤ ꯅꯤꯌꯣꯝ ꯑꯗꯨꯒ ꯂꯥꯜꯂꯣꯡꯁꯤꯡ ꯈꯔ ꯍꯥꯏꯔꯒꯅ ꯅꯤꯌꯝꯁꯤꯅ ꯑꯩꯈꯣꯏꯒꯤ ꯇꯤꯝ ꯇꯔꯥꯃꯥꯊꯣꯏꯅ ꯃꯤ ꯇꯔꯥꯃꯥꯊꯣꯏꯅ ꯁꯥꯕ ꯇꯤꯝ ꯑꯅꯤꯈꯛ ꯁꯥꯟꯅꯒꯅꯤ ꯑꯗꯨꯒ ꯃꯥꯒꯤ ꯀꯤꯄꯔ ꯑꯃꯃꯝꯅ ꯒꯣꯜ ꯄꯣꯁꯇ ꯂꯩꯔꯒ ꯉꯁꯥꯏ ꯕꯣꯜꯁꯤꯅ ꯑꯣꯞꯄꯣꯅꯦꯟ ꯇꯤꯝꯁꯤꯅ ꯀꯥꯎꯔꯛꯄꯁꯤ ꯉꯥꯛꯅꯉꯥꯏꯒꯤ ꯂꯩꯒꯅꯤ ꯃꯍꯥꯛꯅ ꯑꯗꯨꯗꯒꯤ ꯀꯤꯄꯔ ꯑꯃꯅ ꯑꯃꯗ ꯍꯥꯏꯗꯤ ꯐꯨꯠꯕꯣꯜ ꯇꯤꯝ ꯑꯃꯅ ꯑꯃꯗꯒꯤ ꯄꯨꯅꯕꯒꯤ ꯇ꯭ꯔꯥꯏ ꯇꯧꯒꯅꯤ ꯑꯗꯒꯤ ꯃꯤ ꯑꯃꯗꯒꯤ ꯑꯃꯗ ꯄꯥꯁ ꯇꯧꯗꯨꯅ ꯁꯥꯟꯅꯕ ꯉꯥꯛꯇ ꯑꯗꯨꯃꯥꯏꯅ ꯏꯁꯇ꯭ꯔꯦꯇꯤꯖꯤꯁꯤꯡ ꯍꯥꯏꯔꯒꯅ ꯑꯩꯈꯣꯏꯒꯤ ꯕꯣꯜ ꯄꯣꯁꯦꯁ ꯇꯧꯕꯁꯦ ꯍꯥꯏꯗꯤ ꯕꯣꯜ ꯄꯥꯏꯈ꯭ꯔ ꯃꯇꯨꯡꯗ ꯃꯥꯏ ꯃꯊꯛꯇ ꯀꯟꯇ꯭ꯔꯣꯜ ꯑꯃ ꯂꯩꯔꯒ ꯑꯩꯈꯣꯏꯒꯤ ꯐꯖꯅ ꯄ꯭ꯔꯣꯄꯔ ꯋꯦꯗ ꯑꯦꯠꯇꯦꯛ ꯇꯧꯕ ꯑꯗꯨꯒ ꯑꯩꯈꯣꯏ ꯑꯣꯞꯄꯣꯅꯦꯟꯁꯦ ꯋꯥꯍꯟꯕ ꯍꯥꯏꯒꯗ꯭ꯔ ꯑꯗꯨꯅ ꯏꯁꯇ꯭ꯔꯦꯇꯤꯖꯤ ꯃꯈꯜ ꯑꯃꯅꯦꯕ ꯑꯗꯣ ꯄꯥꯁꯁꯤꯡ ꯑꯩꯈꯣꯏ ꯈꯤꯇꯪ ꯊꯨꯅ ꯊꯨꯅ ꯄꯥꯁꯁꯤꯡ ꯇꯧꯔꯒ ꯍꯥꯏꯗꯤ ꯏꯁꯀꯣꯔꯤꯡꯒꯤ ꯑꯣꯄꯣꯔꯆꯨꯅꯤꯇꯤꯁ ꯌꯥꯝꯍꯟꯕ ꯑꯗꯣ ꯑꯣꯞꯄꯣꯅꯦꯟꯗ ꯑꯩꯈꯣꯏꯅ ꯂꯣꯏꯅ ꯋꯥꯍꯟꯕꯗꯣ ꯑꯗꯨꯅꯤ ꯏꯁꯇ꯭ꯔꯦꯇꯤꯖꯤꯁ ꯍꯥꯏꯔꯤꯁꯦ ꯗꯤꯐꯦꯟꯁꯨ ꯌꯥꯝ ꯀꯟꯒꯗꯝꯅꯦ ꯍꯥꯏꯗꯤ ꯗꯦꯐꯦꯟꯁ ꯑꯃꯁꯨ ꯑꯣꯔꯒꯅꯥꯏꯖ ꯇꯧꯔꯒ ꯑꯩꯈꯣꯏ ꯑꯣꯞꯄꯣꯅꯦꯟꯗꯒꯤ ꯄ꯭ꯔꯤꯕꯦꯟꯠ ꯇꯧꯕꯗꯨꯅ ꯏꯁꯀꯣꯔꯤꯡ ꯑꯗꯨꯗꯒꯤ ꯅꯝꯕ ꯈꯣꯠꯄꯁꯦ ꯁꯤꯗꯒꯤ ꯉꯥꯛꯊꯣꯛꯅꯉꯥꯏ ꯍꯣꯠꯅꯒꯗꯕꯅꯤ